ꯑꯣ ꯑꯩꯁꯦ ꯃꯐꯝꯁꯤꯗ ꯁꯨꯝ ꯂꯥꯛꯄꯅꯦꯕ ꯑꯗꯣ ꯒ꯭ꯔꯥꯟꯐꯥꯗꯔꯒ ꯒ꯭ꯔꯥꯟꯃꯥꯗꯔꯒꯤ ꯔꯤꯂꯦꯁꯟꯁꯤꯞꯀꯤ ꯃꯇꯥꯡꯗ ꯑꯝꯇ ꯍꯥꯏꯕꯤꯌꯨ ꯍꯥꯏꯗꯤ ꯀꯃꯥꯏ ꯀꯃꯥꯏꯅ ꯍꯥꯏꯗꯣꯏꯅꯣ ꯃꯐꯝꯁꯤꯗ ꯂꯩꯔꯤꯕ ꯒ꯭ꯔꯥꯟꯗꯐꯥꯗꯔꯒ ꯒ꯭ꯔꯥꯟꯗꯃꯥꯗꯔꯒꯒꯤ ꯃꯇꯥꯡꯗ ꯈꯔ ꯍꯥꯏꯕꯤꯌꯨ ꯍꯣꯍꯣꯏ ꯑꯗꯨꯃꯥꯏꯅ ꯃꯐꯝꯁꯤꯗ ꯃꯣꯏꯁꯦ ꯍꯧꯖꯤꯛꯁꯦ ꯀꯃꯥꯏ ꯀꯃꯥꯏꯅ ꯇꯧꯔꯤ ꯍꯥꯟꯅ ꯇꯧꯔꯝꯕꯅ ꯀꯃꯥꯏ ꯇꯧꯕ ꯍꯥꯟꯅ ꯂꯩꯔꯝꯕꯒ ꯍꯧꯖꯤꯛ ꯂꯩꯔꯝꯕꯒ ꯈꯦꯠꯅꯕꯗꯣ ꯑꯗꯨꯒꯨꯝꯕ

ꯑꯣ

ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯖꯔꯒꯦ